ꯍꯂꯣ ꯑ ꯒꯨꯗ ꯑꯞꯇꯔꯅꯨꯟ ꯁꯤ ꯒꯝꯕꯤꯔ ꯁꯤꯡ ꯁꯣꯞ ꯑꯔꯀꯦꯗꯀꯤ ꯁꯣꯞ ꯅꯝꯕꯔ ꯁꯤꯛꯁꯀꯤ ꯅꯝꯕꯔ ꯑꯣꯏꯕꯤꯗꯣꯏꯔꯥ ꯑꯣ ꯀ꯭ꯋꯤꯛ ꯑꯦꯟꯀ꯭ꯋꯥꯏꯔꯤ ꯑꯝꯇ ꯇꯧꯖꯒꯦ ꯇꯧꯕ ꯍꯧꯖꯤꯛꯁꯦ ꯁꯥꯏꯁ ꯊꯥꯔꯇꯤ ꯁꯤꯛꯁꯀꯤ ꯍꯥꯏꯔꯥꯏꯁ ꯖꯤꯟꯁ ꯂꯥꯛꯄ꯭ꯔꯣ ꯍꯥꯏꯔꯥꯏꯁꯇ ꯍꯥꯏꯔꯥꯏꯁ ꯖꯤꯟꯁ ꯍꯥꯏꯕꯗꯤ ꯍꯥꯏꯔꯥꯏꯁ ꯑꯣꯏꯕ ꯀꯩꯅꯣ ꯑꯣꯏꯕꯗꯣ ꯁꯇ꯭ꯔꯦꯠ ꯀꯠꯇꯣ ꯂꯥꯛꯄ꯭ꯔꯣ ꯑꯣ ꯑꯣ ꯑꯗꯨꯗꯣ ꯀꯩ ꯀꯩ ꯃꯆꯨꯗ ꯂꯥꯛꯀꯦ ꯍꯨꯖꯤꯛꯁꯦ ꯑꯣ ꯀꯩꯅꯣꯗꯗꯤ ꯅꯣꯔꯃꯦꯜ ꯗꯦꯅꯤꯝ ꯀꯂꯔꯗꯗꯤ ꯂꯩꯇꯕ꯭ꯔꯥ ꯀꯔꯝꯀꯥꯟꯗꯒꯗꯤ ꯂꯥꯛꯄ ꯌꯥꯏ ꯂꯥꯛꯄ ꯇꯥꯔꯗꯤ ꯑꯣꯀꯦ ꯑꯗꯨꯗꯤ ꯑꯗꯨꯗꯤ ꯁꯨꯃꯥꯏ ꯇꯧꯔꯒꯦ ꯐꯔꯦ ꯃꯊꯪ ꯍꯞꯇꯥꯗ ꯑꯃꯨꯛ ꯀꯣꯜ ꯇꯧꯖꯔꯛꯑꯒꯦ ꯑꯗꯨꯒ ꯂꯥꯛꯑꯦ ꯍꯥꯏꯔꯀꯥꯟꯗꯨꯗ ꯑꯣꯏꯅ ꯆꯪꯉꯥꯛꯑꯒꯦ ꯌꯥꯏꯌꯦ ꯑꯗꯨꯗꯤ ꯑꯩꯒꯤ ꯅꯝꯕꯔꯁꯦ ꯍꯥꯏꯐꯦꯠꯇꯪ ꯏꯁꯟꯕꯤꯌꯣ ꯑꯗꯥꯏꯗ ꯀꯩꯅꯣ ꯂꯩꯕ꯭ꯔꯥ ꯆꯦꯒ ꯀꯣꯂꯣꯝꯒ ꯂꯩꯕ꯭ꯔꯥ ꯑꯣꯀꯦ ꯁꯕꯦꯟ ꯗꯕꯜ ꯖꯤꯔꯣ ꯐꯥꯏꯕ ꯋꯥꯟ ꯅꯥꯏꯟ ꯊ꯭ꯔꯤ ꯇꯨ ꯖꯤꯔꯣ ꯁꯕꯦꯟ ꯑꯥ ꯁꯤꯗ ꯑꯗꯨꯝ ꯂꯥꯛꯑꯦ ꯍꯥꯏꯕ ꯀꯥꯟꯗ ꯗꯦꯅꯤꯝ ꯀꯂꯔꯗ ꯑꯥ ꯑꯩ ꯃꯇꯩ ꯑꯆꯨꯗꯤ ꯑꯇꯣꯞꯄ ꯃꯆꯨꯗꯤ ꯄꯥꯝꯗꯦꯕ ꯑꯥ ꯑꯗꯨꯅ ꯗꯦꯅꯤꯝ ꯀꯂꯔꯗ ꯑꯗꯨꯝ ꯂꯥꯛꯑꯒ ꯍꯥꯏꯕꯤꯔꯛꯑꯣ ꯁꯤꯗ